ꯑꯩꯈꯣꯏꯅ ꯏꯕꯁꯤ ꯍꯟꯅ ꯍꯟꯅ ꯍꯟꯅ ꯍꯟꯅ ꯏꯕ ꯇꯥꯏ ꯑꯩ ꯀꯩꯒꯨꯝꯕ ꯑꯃ ꯈꯪꯕꯗ ꯍꯟꯅ ꯏꯔꯒꯗꯤ ꯑꯩꯈꯣꯏ ꯈꯟꯕꯗꯨꯒ ꯏꯕꯁꯤ ꯀꯔꯤ ꯏꯔꯦꯅ ꯍꯟꯅ ꯍꯟꯅ ꯁꯨꯝ ꯏꯕ ꯍꯟꯅ ꯍꯟꯅ ꯁꯨꯝ ꯏꯕ ꯑꯗꯨꯅ ꯄꯥꯕ ꯍꯦꯛ ꯄꯥꯕꯒ ꯏꯕ ꯍꯦꯛ ꯄꯥꯕꯒ ꯏꯕ ꯍꯦꯛ ꯄꯥꯕꯒ ꯏꯕ ꯑꯗꯨꯅ ꯃꯌꯥꯝꯁꯤꯡꯁꯤ ꯏꯔꯒꯗꯤ ꯑꯩꯅ ꯈꯟꯖꯕꯁꯦ ꯃꯁꯤ ꯍꯦꯟꯀꯠꯂꯦꯕ ꯅꯠꯇꯅ ꯑꯩꯅ ꯄꯥꯒꯦꯅ ꯁꯨꯝ ꯄꯥꯔꯒ ꯏꯗꯅ ꯊꯝꯍꯧꯗ ꯇꯥꯔꯒꯗꯤ ꯃꯗꯨ ꯑꯀꯥꯏꯕ ꯂꯩ ꯑꯗꯨꯅ ꯌꯥꯔꯤꯒꯩꯗꯤ ꯑꯩꯈꯣꯏꯅ ꯍꯦꯛ ꯈꯟꯕꯒꯅꯦ ꯏꯍꯧꯕ ꯑꯦꯅꯤ ꯂꯥꯏꯟ ꯑꯃꯗ ꯈꯪꯗꯦ ꯑꯃꯗ ꯈꯪꯗꯦ ꯏꯁꯤꯜꯍꯧꯕ ꯑꯦꯅꯤ ꯍꯦꯛ ꯈꯨꯗꯛꯇ ꯃꯗꯨꯅꯗꯤ ꯀꯩꯅꯣ ꯈꯨꯗꯣꯡ ꯆꯥꯏ ꯍꯥꯏꯕꯁꯤꯃꯇꯪꯗꯤ ꯑꯩ ꯃꯤꯌꯥꯝꯒꯤ ꯃꯐꯝꯗ ꯊꯝꯖꯅꯤꯡꯏ